ꯑꯥ ꯍꯜꯂꯣ ꯆꯥꯗ꯭ꯔꯤ ꯆꯥꯔꯕꯥ ꯅꯣꯏꯗꯤ ꯑꯩꯁ ꯀꯔꯤ ꯑꯦꯟꯁꯥꯡ ꯊꯣꯡꯉꯤꯕ ꯉꯁꯤꯗꯤ ꯀꯔꯤ ꯑꯦꯟꯁꯥꯡ ꯊꯣꯡꯉꯒ ꯆꯥꯕ꯭ꯔꯣ ꯑꯩꯁ ꯍꯥꯎꯅꯤ ꯍꯥꯎꯅꯤ ꯑꯩꯁ ꯑꯩꯁ ꯅꯣꯏꯁꯨ ꯅꯪ ꯆꯠꯂꯗꯤ ꯑꯩꯉꯣꯟꯗꯁꯨ ꯍꯥꯏꯕꯤꯕ ꯌꯥꯕꯒꯨꯝꯅ ꯑꯗꯨꯝ ꯂꯧꯔꯁꯨ ꯀꯣ ꯑꯩꯁꯨ ꯉꯥꯗꯨ ꯊꯤꯔꯒ ꯂꯩꯕ ꯍꯟꯗꯛ ꯍꯟꯗꯛ ꯀ꯭ꯂꯥꯏꯃꯦꯠꯇꯨ ꯌꯥꯗꯕꯒꯤꯗꯃꯛ ꯃꯥꯔꯀꯦꯠꯇꯁꯨ ꯀꯌꯥ ꯊꯣꯛꯇ꯭ꯔꯦꯗ ꯑꯩꯗꯤ ꯍꯣꯏꯗ ꯍꯣꯏꯗ ꯃꯄꯥꯟꯁꯨ ꯃꯄꯥꯟꯗꯁꯨ ꯊꯣꯛꯄ ꯌꯥꯗ꯭ꯔꯦ ꯌꯨꯝꯗꯁꯨ ꯀꯔꯤ ꯀꯔꯤ ꯄꯥꯎꯒꯨꯝꯕ ꯃꯤ ꯁꯤꯔꯦ ꯑꯩꯉꯣꯟꯗ ꯇꯥꯕ ꯍꯧꯔꯦ ꯑꯃꯨꯛꯀ ꯍꯣꯏ ꯍꯣꯏꯅꯦ ꯀꯣ ꯌꯥꯗ꯭ꯔꯕ ꯋꯥꯅꯤꯅ ꯑꯗꯨꯁꯨ ꯑꯗꯨ ꯀꯃꯥꯏꯅ ꯇꯧꯁꯦ ꯍꯥꯏꯒꯦꯔꯥ ꯑꯩꯈꯣꯏꯒꯤ ꯀꯣꯂꯣꯅꯤꯈꯣꯏ ꯑꯣ ꯑꯣ ꯃꯤ ꯌꯥꯝꯕꯒꯨꯝꯕ ꯏꯄꯨ ꯏꯄꯨ ꯏꯄꯥ ꯁꯤꯡꯒꯨꯝꯕ ꯀꯧꯔꯒ ꯑꯗꯨꯝ ꯑꯦꯄ꯭ꯂꯤꯀꯦꯁꯟ ꯑꯃꯕꯨꯁꯨ ꯑꯗꯨꯝ ꯏꯔꯒ ꯊꯥꯈ꯭ꯔꯁꯤꯔꯥ ꯑꯥꯎ ꯑꯦ ꯌꯥꯏ ꯌꯥꯏ ꯌꯥꯏ ꯑꯗꯨ ꯑꯣꯏꯔꯁꯨ ꯑꯗꯨꯅꯕꯨ ꯐꯈꯤꯅꯤ ꯑꯩꯈꯣꯏ ꯊꯨꯅ ꯊꯨꯅ ꯇꯧꯕꯅ ꯐꯈꯤꯅꯤ

ꯍꯣꯏꯗ ꯍꯣꯏꯗ ꯍꯣꯏꯗ ꯑꯉꯥꯡꯁꯤꯡꯁꯨ ꯐꯔꯛ ꯇꯥꯏꯌꯦꯕ ꯃꯄꯥꯟ ꯊꯣꯛꯍꯟꯕꯁꯨ ꯉꯟꯅ ꯑꯗꯨꯝ ꯆꯠꯄꯁꯨ ꯌꯥꯗ꯭ꯔꯦ ꯑꯩꯈꯣꯏꯁꯨ ꯑꯩꯈꯣꯏ ꯂꯝꯕꯤ ꯌꯥꯗ꯭ꯔꯗꯤ ꯌꯥꯝ ꯐꯔꯛ ꯇꯥꯈ꯭ꯔꯦ ꯍꯣꯏ ꯍꯣꯏ ꯌꯥꯏ ꯌꯥꯏ ꯌꯥꯏ ꯑꯗꯨ ꯑꯣꯏꯔꯁꯨ ꯌꯥꯏ ꯎꯝ ꯎꯝ ꯍꯣꯏꯗ ꯍꯣꯏꯗ ꯂꯣꯏꯅꯃꯛ ꯊꯣꯛꯄ ꯍꯧꯔꯦꯅꯦ ꯑꯩꯁꯨ ꯃꯣꯏꯒꯤ

ꯑꯣ ꯍꯣ ꯌꯥꯏ ꯌꯥꯏ ꯌꯥꯏ ꯑꯩ ꯉꯁꯤ ꯍꯧꯖꯤꯛꯃꯛ ꯍꯧꯖꯤꯛꯃꯛꯇꯒꯤ ꯑꯗꯨꯝ ꯇꯧꯗꯣ ꯄꯤꯔꯒꯦ ꯊꯦꯡꯗ꯭ꯔꯤꯕ ꯃꯇꯝꯗ ꯑꯣ ꯑꯣ ꯑꯣ ꯌꯥꯏ ꯑꯗꯨ ꯄꯨꯡ ꯀꯌꯥꯗꯒꯤ ꯂꯩꯍꯧꯒꯦ ꯍꯥꯏꯕ ꯑꯩꯈꯣꯏ ꯃꯤꯠꯇꯤꯡꯁꯦ ꯑꯗꯨꯒ ꯀꯅꯥꯒꯤ ꯌꯨꯝꯗ ꯑꯥ ꯌꯥꯏ ꯌꯥꯏ ꯌꯥꯏ ꯑꯗꯨ ꯑꯗꯨ ꯅꯪꯒꯤ ꯌꯨꯝꯗ ꯂꯩꯍꯧꯔꯤꯁꯤꯔꯥ ꯅꯪꯒꯤ ꯌꯨꯝꯗꯤ ꯑꯗꯨꯝ ꯑꯥ ꯂꯩꯐꯝꯁꯨ ꯌꯥꯕꯅꯤꯅ ꯑꯗꯨꯝ ꯅꯣꯏꯒꯤ ꯌꯨꯝꯗ ꯑꯗꯨꯝ ꯂꯩꯍꯧꯔꯁꯤꯔꯥ ꯌꯥꯏ ꯑꯗꯣ ꯑꯣꯏꯔꯗꯤ ꯄꯥꯎ ꯑꯗꯨꯝ ꯄꯤꯈ꯭ꯔꯒꯦ ꯀꯣ ꯑꯗꯨꯗꯤ ꯀꯣ ꯑꯣ ꯑꯦ ꯑꯦ ꯁꯣ ꯌꯥꯝ ꯅꯨꯡꯉꯥꯏꯔꯦꯀꯣ ꯑꯗꯣ ꯃꯪ ꯐꯔꯁꯦ ꯑꯥ